ꯚꯥꯔꯠꯀꯤ ꯃꯃꯤ ꯀꯨꯝꯍꯩꯗ ꯄꯥꯝꯕꯁꯦ ꯑꯗꯨꯝ ꯀꯣꯃꯦꯗꯤ ꯑꯗꯨꯝ ꯄꯥꯝꯃꯤ ꯏꯁꯩ ꯁꯛꯄ ꯄ꯭ꯔꯣꯒꯥꯝ ꯗꯥꯟꯁꯀꯤ ꯄ꯭ꯔꯣꯒꯥꯝ ꯑꯗꯨꯝ ꯄꯥꯝꯃꯤ ꯑꯅꯝꯕ ꯃꯇꯝꯗ ꯁꯥ ꯔꯦ ꯒꯥ ꯃꯥ ꯄꯥ ꯑꯗꯨꯝ ꯏꯁꯩꯒꯤꯁꯦ ꯑꯗꯨꯝ ꯌꯦꯡꯏ ꯑꯗꯣ ꯏꯁꯩ ꯁꯛꯄꯤꯗ ꯈ꯭ꯋꯥꯏꯗꯩ ꯄꯥꯝꯖꯕ ꯍꯥꯏꯔꯗꯤ ꯁꯨꯅꯤꯇꯤ ꯆꯥꯎꯍꯥꯟ ꯑꯗꯨꯒ ꯅꯨꯄꯥꯒꯤ ꯁꯩꯁꯛꯄꯗ ꯄꯥꯝꯖꯕ ꯍꯥꯏꯔꯗꯤ ꯑꯩꯈꯣꯏ ꯁꯣꯅꯨ ꯅꯤꯒꯝꯁꯦ ꯄꯥꯝꯃꯤ